ꯍꯜꯂꯣ ꯁꯥꯔ ꯑꯣ ꯃꯦꯗꯥꯝ ꯑꯩꯁꯦ ꯃꯤꯁ ꯍꯣꯏꯒꯤ ꯏꯁꯇꯨꯗꯦꯟ ꯑꯥ ꯑꯩꯅ ꯂꯤꯐ ꯅꯨꯡ ꯍꯣꯏ ꯍꯣꯏ ꯃꯤꯁ ꯃꯦꯝ ꯑꯩꯈꯣꯏꯒꯤ ꯏꯃꯥꯁꯤ ꯑꯅꯥꯕ ꯌꯥꯎꯕ ꯑꯗꯨꯗꯨꯒꯤ ꯈꯔ ꯂꯨꯔꯕ ꯑꯗꯨꯗꯨꯒꯤ ꯍꯣꯁꯄꯤꯇꯥꯜ ꯅꯨꯡ ꯆꯠꯂꯤꯉꯩ ꯑꯗꯒꯤ ꯄꯩꯁꯥ ꯅꯨꯡ ꯂꯩꯇꯗꯅ ꯃꯇꯝ ꯈꯔ ꯁꯥꯡꯗꯗꯅ ꯈꯣꯠꯇꯅ ꯇꯧꯔꯒ ꯂꯩꯕ ꯑꯗꯨꯗꯨꯅ ꯑꯥ ꯃꯦꯗꯥꯝꯅ ꯌꯥꯔꯒꯗꯤ ꯂꯤꯐꯇꯨ ꯈꯔꯒ ꯁꯥꯡꯗꯣꯛꯄꯤꯎꯅ ꯍꯥꯏꯖꯒꯦꯅ ꯇꯧꯖꯔꯛꯄꯅꯤ

ꯃꯦꯝ ꯑꯗꯨꯗꯨ ꯑꯦꯛꯖꯥꯝꯒꯤꯗꯨ ꯑꯗꯨꯁꯨ ꯈꯔ ꯑꯩꯅ ꯇꯣꯉꯥꯟ ꯑꯣꯏꯅ ꯀꯩꯅꯣ ꯑꯦꯛꯁꯇ꯭ꯔꯥ ꯈꯤꯇꯪ ꯑꯩꯅ ꯑꯁꯪꯕ ꯃꯇꯝ ꯂꯥꯛꯂꯒ ꯃꯦꯗꯥꯝ ꯍꯣꯏꯅ ꯑꯦꯛꯁꯇ꯭ꯔꯥꯒꯨꯝꯕ ꯈꯤꯇꯪ ꯇꯥꯛꯄꯤꯕ ꯌꯥꯒꯗ꯭ꯔꯥꯅ ꯑꯩꯗꯨ ꯍꯪꯖꯒꯦꯅ ꯇꯧꯖꯕ ꯎꯝ ꯍꯣꯏ ꯃꯦꯗꯥꯝ

ꯍꯣꯏ ꯃꯦꯝ

ꯑꯥ

ꯌꯥꯝ ꯅꯨꯡꯉꯥꯏꯖꯔꯦ ꯑꯗꯨꯗꯤ ꯃꯦꯝꯕꯨ ꯀꯔꯤ ꯑꯦꯟꯁꯥꯡ ꯆꯥꯕꯤꯔꯒꯦ ꯃꯦꯝ ꯑꯩꯈꯣꯏꯒꯤꯗꯤ ꯏꯔꯣꯝꯕ ꯑꯣꯏꯅ ꯆꯥꯖꯔꯦ ꯃꯦꯝꯅ ꯍꯣꯠꯅꯕꯤꯗꯅ ꯌꯥꯝ ꯅꯨꯡꯉꯥꯏꯖꯔꯦ ꯑꯗꯨꯗꯤ

ꯃꯦꯝ ꯅꯨꯡꯉꯥꯏꯖꯔꯦ ꯊꯝꯖꯔꯒꯦ ꯑꯗꯨꯗꯤ